ꯍꯂꯣ ꯗꯦꯅꯤꯝꯂꯣ ꯑꯩ ꯉꯁꯤ ꯌꯨꯝꯗ ꯊꯣꯛꯂꯛꯑꯦꯕꯀꯣ ꯑꯣ ꯂꯩꯀꯥꯏꯁꯦ ꯃꯤ ꯏꯃꯥꯟꯅꯕ ꯍꯧꯃꯤꯟꯀꯥꯃꯤꯟꯅꯔꯛꯄ ꯃꯌꯥꯝꯁꯦ ꯂꯣꯏꯅ ꯑꯝꯇ ꯎꯗ꯭ꯔꯦ ꯃꯣꯏ ꯀꯥꯏ ꯀꯥꯏ ꯂꯣꯏꯅ ꯆꯠꯅꯈ꯭ꯔꯖꯥꯠꯅꯣ ꯌꯥꯝ ꯍꯣꯡꯉꯝꯃꯦ ꯂꯩꯀꯥꯏꯁꯦ ꯅꯪꯅ ꯀꯥꯏ ꯂꯩꯒꯦ

ꯑꯝꯇ ꯑꯣꯏ ꯂꯩꯀꯥꯏꯁꯦ ꯅꯪ ꯍꯜꯂꯛꯇꯧ ꯀꯌꯥꯝ ꯋꯥꯠꯂꯤꯒꯦ ꯑꯩꯗꯤ ꯂꯝꯕꯤꯒ ꯉꯥꯎꯗꯅ ꯁꯦꯔꯥꯟ ꯇꯨꯔꯥꯟ ꯃꯃꯥꯡ ꯂꯩꯀꯥꯏꯒꯤ ꯑꯁꯣꯝ ꯀꯩꯅꯣ ꯀꯥꯆꯤꯟꯂꯣꯝꯗ ꯆꯥꯡꯖꯟꯗꯅ ꯇꯧ ꯂꯩꯔꯝꯃꯦ

ꯐꯥꯎꯙꯔꯛꯄꯗꯨꯗꯅꯦ ꯂꯝꯕꯤꯁꯦ ꯌꯥꯝ ꯆꯦꯟꯖ ꯇꯧꯔꯝꯃꯦꯕ ꯀꯨꯏꯅ ꯎꯔꯨꯗꯕꯒꯤ ꯑꯗꯨ ꯃꯌꯥꯝ ꯑꯩꯈꯣꯏ ꯃꯌꯥꯝ ꯍꯥꯏꯗꯤ ꯕꯤꯀꯝꯍꯣꯏ ꯃꯣꯏ ꯃꯌꯥꯝ ꯄꯨꯟꯖꯜꯂꯒ ꯑꯩꯈꯣꯏꯁꯨ ꯆꯥꯛ ꯑꯃ ꯇꯧꯁꯤ ꯀꯩꯅꯣ ꯍꯣꯔꯦꯟ ꯑꯩꯈꯣꯏ ꯊꯣꯛꯂꯛꯄꯒꯤ ꯀꯨꯏꯔꯦ ꯄꯨꯟꯗꯕ ꯆꯍꯤ ꯇꯔꯥ ꯇ꯭ꯔꯥꯡꯉꯃꯨꯛ ꯁꯨꯖꯜꯂꯛꯑꯝꯃꯅꯤ ꯆꯥꯕꯁꯦ ꯑꯩꯗꯤ ꯁꯥꯉꯥꯁꯦ ꯆꯥꯗ꯭ꯔꯦ ꯐꯥꯔꯒ ꯉꯥꯒꯨꯝꯕ ꯑꯣꯏꯅ ꯇꯧꯁꯤ ꯀꯩꯅꯣ ꯑꯇꯥꯎꯕꯒꯨꯝꯕ ꯁꯥꯔꯦꯡꯒꯨꯝꯕ ꯑꯣꯏꯅ ꯍꯣꯏ ꯑꯗꯒꯤ ꯑꯗꯩ ꯀꯩꯅꯣ ꯔꯤꯂꯤꯞ ꯀꯦꯝꯞꯇ ꯀꯩꯗ ꯗꯣꯅꯦꯠ ꯇꯧꯕꯁꯨ ꯍꯟꯗꯛ ꯌꯥꯝ ꯇꯧꯅꯔꯤ ꯑꯗꯨ ꯆꯥꯎꯁꯤꯗꯅ ꯑꯩꯈꯣꯏ ꯀꯥꯡꯕꯨꯒꯤꯁꯨ ꯄꯨꯟꯖꯜꯂꯒ ꯗꯣꯅꯦꯠ ꯇꯧꯅꯔꯒ ꯑꯣꯑꯣ ꯃꯥꯅꯤ ꯃꯥꯅꯤ ꯗꯔꯀꯥꯔ ꯇꯥꯏ ꯎꯝ ꯑꯗꯨ ꯀꯃꯥꯏ ꯇꯧꯗꯣꯏꯅꯣ ꯑꯩꯈꯣꯏ ꯃꯌꯥꯝ ꯄꯨꯟꯖꯜꯂꯒ ꯍꯣꯔꯦꯟ ꯆꯥꯛ ꯆꯥꯕꯩꯗꯨꯗ ꯐ ꯈꯟꯅꯔꯁꯦ ꯑꯗꯨꯏꯗꯣ ꯑꯗꯩꯗꯤ ꯈꯪꯗꯦ ꯂꯥꯟꯁꯤꯅ ꯀꯃꯥꯏꯅ ꯇꯧꯔꯤꯒꯦ ꯑꯩ ꯒ꯭ꯌꯥꯟ ꯃꯦꯟ ꯑꯃ ꯇꯥꯗꯦ ꯊꯣꯔꯛꯄꯗ ꯃꯦꯟ ꯃꯥꯟ ꯑꯃ ꯇꯥꯗꯦ ꯂꯩꯔꯝꯃꯤ ꯐꯤꯕꯝꯁꯦ ꯎꯝ ꯉꯔꯥꯡ ꯅꯍꯥꯟꯁꯦ ꯌꯥꯝ ꯁꯤꯕ ꯃꯥꯜꯂꯦꯅꯦ ꯃꯣꯏꯁꯦ ꯑꯁꯣꯝꯗ ꯀꯥꯞꯊꯕ ꯈꯣꯊꯕ ꯇꯧꯅꯔꯛꯄ ꯑꯗꯨꯝꯚꯝ ꯍꯥꯏꯕ꯭ꯔ ꯁꯋꯨꯝꯈꯣꯛ ꯍꯥꯏꯕ꯭ꯔ ꯑꯗꯣꯝꯗ ꯑꯃꯨꯛ

ꯏꯔꯥꯡꯁꯦ ꯈꯪꯗꯦ ꯑꯗꯣ ꯏꯔꯥꯡ ꯑꯣꯏꯅꯗꯤ ꯊꯦꯡꯅꯗꯦ ꯑꯥꯔ ꯑꯦ ꯑꯦꯐꯀꯨꯝꯕ ꯀꯩꯅꯣ ꯃꯤ ꯑꯁ ꯒ꯭ꯌꯥꯟ ꯃꯦꯟ ꯑꯃ ꯇꯥꯗꯦ ꯂꯝꯕꯤꯖꯦ ꯉꯁꯥꯏ ꯑꯦꯌꯔꯄꯣꯔꯠꯇꯒꯤ ꯂꯥꯛꯄꯗ ꯊꯤ ꯂꯩꯍꯧꯋꯤ ꯀꯩꯅꯣ ꯀ꯭ꯋꯥꯀꯩꯊꯦꯜ ꯑꯁꯥꯏꯗ ꯋꯥꯍꯦꯡ ꯂꯩꯀꯥꯏ ꯑꯁꯥꯏꯗ ꯀꯩꯅꯣꯉꯥꯛ ꯑꯥꯔ ꯑꯦ ꯑꯦꯐ ꯕ꯭ꯂꯨ ꯃꯆꯨ ꯂꯤꯠꯄꯗꯣ ꯉꯥꯛꯇꯅꯦ ꯂꯩꯍꯧꯔꯤꯁꯦ ꯑꯁ ꯑꯗꯨꯅ ꯐꯔꯦ ꯑꯩ ꯃꯥꯏꯃꯤꯠ ꯑꯝ ꯇꯥꯊꯣꯛ ꯑꯩꯗꯤ ꯍꯦꯛ ꯌꯧꯔꯛꯄꯒ ꯑꯩ ꯏꯔꯨꯖ ꯗ꯭ꯔꯦꯁꯀ ꯍꯣꯡꯗ꯭ꯔꯤꯌꯦ ꯅꯉꯣꯟ ꯐꯣꯟ ꯇꯧꯔꯛꯏꯁꯦ ꯑꯗꯒꯤ ꯏꯔꯨꯖꯊꯣꯛꯈꯤꯒꯦ ꯑꯗꯨ ꯂꯣꯏꯔꯒ ꯊꯣꯏꯕꯍꯣꯏꯒ ꯄꯨꯜꯂꯝꯃꯒꯦ ꯑꯗꯩꯗꯤ ꯑꯇꯩ ꯑꯇꯩ ꯀꯅꯥ ꯀꯅꯥꯅꯣ ꯂꯣꯏ ꯄꯨꯜꯂꯒ ꯇꯧꯔꯁꯤ ꯔꯤꯂꯤꯞ ꯀꯤꯗꯣ ꯇꯧꯔꯁꯤ ꯆꯥꯛꯁꯨ ꯆꯥꯊꯔꯁꯤ ꯍꯣꯔꯦꯟ ꯍꯣꯏ ꯍꯣꯏ ꯐꯔꯦ ꯐꯔꯦ ꯑꯗꯨꯃꯥꯏꯅ ꯇꯧꯔꯁꯤ ꯑꯗꯣ ꯉꯥꯏꯈꯣꯅꯦ ꯀꯩꯅꯣꯒꯤ ꯀꯩ ꯍꯥꯏꯕ ꯃꯅꯤꯡꯒꯤ ꯕꯤꯛꯀꯤꯗꯨꯗꯤ ꯃꯥꯗꯤ ꯂꯨꯍꯣꯡꯒꯤꯕꯗꯨꯗꯤ ꯀꯃꯥꯏ ꯇꯧꯔꯒꯦ ꯃꯆꯥ ꯃꯁꯨ ꯌꯥꯎꯒ꯭ꯔꯕꯣ ꯑꯣ ꯌꯥꯔꯦ ꯌꯥꯔꯦ ꯍꯣꯔꯦꯟ ꯍꯂꯛꯑꯒ ꯅꯪ ꯍꯂꯛꯑꯣ ꯑꯗꯨꯒ ꯐꯖꯅ ꯇꯧꯔꯁꯤ ꯍꯣꯏ ꯃꯌꯥꯝ ꯄꯨꯜꯂꯒ ꯎꯝ ꯊꯝꯃꯦ ꯊꯝꯃꯦ